ꯑꯌꯨꯔꯕꯦꯗꯥꯁꯤꯗ ꯑꯃꯁꯨꯡ ꯍꯣꯃꯤꯌꯣꯄꯦꯇꯤꯛꯀꯨꯝꯕ ꯍꯤꯗꯥꯛ ꯂꯥꯌꯦꯡ ꯕꯁꯤ ꯑꯩꯍꯥꯛ ꯈꯪꯖꯩ ꯃꯁꯤ ꯌꯥꯝꯅ ꯐꯕ ꯂꯥꯏꯌꯦꯡꯕ ꯃꯈꯜ ꯑꯃꯅꯤ ꯃꯁꯤ ꯑꯩꯈꯣꯏꯒꯤ ꯄ꯭ꯔꯀꯤꯇꯤꯒꯤ ꯑꯣꯏꯕ ꯃꯅꯥ ꯃꯁꯤꯡ ꯃꯌꯥꯝ ꯑꯃꯅ ꯁꯦꯝꯃꯒ ꯍꯤꯗꯥꯛ ꯂꯥꯡꯊꯛ ꯑꯗꯨ ꯄꯤꯒꯗꯧꯔꯤꯕꯅꯤ ꯊꯥꯒꯗꯧꯔꯤꯕꯅꯤ ꯃꯗꯨꯅ ꯑꯩꯈꯣꯏꯗ ꯁꯥꯏꯠ ꯏꯐꯦꯛ ꯍꯥꯏꯕꯗꯣ ꯂꯩꯍꯜꯂꯣꯏ ꯑꯃꯗꯤ ꯂꯩꯍꯟꯗꯦ ꯑꯗꯨꯕꯨ ꯃꯁꯤꯒꯤ ꯂꯥꯏꯌꯦꯡ ꯄꯊꯥꯞ ꯑꯁꯦ ꯈꯔꯗꯤ ꯇꯞꯄꯤ ꯑꯃꯗꯤ ꯐꯍꯟꯕꯗ ꯈꯔ ꯇꯞꯅ ꯆꯪꯉꯤ ꯃꯁꯤ ꯂꯥꯏꯌꯦꯡꯕꯁꯤ ꯍꯧꯖꯤꯛꯇꯤ ꯌꯥꯝꯅ ꯆꯥꯎꯈꯠꯂꯕ ꯃꯇꯝꯁꯤꯗꯗꯤ ꯌꯥꯝꯅ ꯆꯥꯎꯅ ꯂꯥꯏꯌꯦꯡꯅꯔꯦ ꯑꯗꯨꯕꯨ ꯑꯩꯒꯤ ꯑꯣꯏꯕ ꯃꯣꯠꯇꯗꯤ ꯑꯩꯗꯤ ꯂꯥꯏꯌꯦꯡ ꯁꯪꯗ ꯆꯠꯂꯒ ꯂꯥꯏꯌꯦꯡꯕꯗꯨ ꯃꯗꯨꯅ ꯍꯦꯟꯅ ꯄꯥꯝꯖꯩ ꯑꯗꯨꯅ ꯍꯦꯟꯅ ꯈꯨꯗꯣꯡ ꯆꯥꯒꯗ꯭ꯔꯥ ꯍꯥꯏꯅ ꯈꯟꯖꯩ ꯃꯔꯝꯗꯤ

ꯑꯥꯌꯨꯔꯕꯦꯗꯤꯛ ꯍꯣꯃꯤꯌꯣꯄꯦꯇꯤꯛꯅ ꯂꯥꯏꯌꯦꯡꯕ ꯉꯝꯂꯛꯇꯕ ꯃꯌꯥꯝ ꯑꯃꯁꯨ ꯌꯥꯎꯔꯤ ꯑꯗꯨꯒ ꯗꯣꯛꯇꯔꯁꯨ ꯍꯧꯖꯤꯛꯇꯤ ꯃꯔꯥꯡ ꯌꯥꯝꯅ ꯀꯥꯏꯔꯦ ꯂꯥꯏꯌꯦꯡ ꯁꯪꯗꯗꯤ ꯌꯥꯝꯅ ꯍꯩꯕꯁꯨ ꯂꯩꯔꯦ ꯌꯥꯝꯅ ꯅꯣꯂꯦꯖ ꯂꯩꯕꯁꯨ ꯂꯩꯔꯦ ꯀꯔꯤꯒꯨꯝꯕ ꯌꯥꯝꯅ ꯍꯦꯟꯖꯤꯟꯅ ꯅꯥꯈꯤꯕ ꯃꯤ ꯑꯗꯨꯗꯤ ꯂꯥꯏꯌꯦꯡ ꯁꯪ ꯅꯠꯇꯅ ꯐꯍꯟꯕꯁꯤ ꯌꯥꯝꯅ ꯋꯥꯏ ꯂꯥꯏꯌꯦꯡꯁꯪꯅ ꯃꯗꯨꯒꯤ ꯃꯇꯝꯗꯨꯗꯗꯤ ꯌꯥꯝꯅ ꯂꯥꯛꯆꯕ ꯍꯦꯜꯂꯛꯏ ꯑꯗꯨꯅ ꯂꯥꯏꯌꯦꯡ ꯁꯪꯗ ꯆꯠꯂꯒ ꯂꯥꯏꯌꯦꯡꯕꯗꯨ ꯑꯗꯨꯅ ꯍꯦꯟꯅ ꯑꯩꯗꯤ ꯄꯥꯝꯖꯩ